ꯍꯦꯂꯣ ꯅꯨꯡꯉꯥꯏꯔꯤꯕꯣ ꯆꯥꯛ ꯆꯥꯔꯕꯣ ꯀꯔꯤ ꯌꯦꯟꯁꯥꯡ ꯆꯥꯒꯦ ꯍꯥꯎꯕ꯭ꯔꯣ ꯀꯣꯏꯕ ꯆꯠꯇꯕꯁꯨ ꯀꯨꯏꯔꯦ ꯑꯗꯣ ꯁꯟꯗꯦꯗꯤ ꯀꯣꯏꯕ ꯆꯠꯂꯨꯁꯤꯅꯦ ꯅꯥꯂꯣꯏ ꯋꯥꯇꯔ ꯐꯣꯜꯁꯇ ꯅꯨꯡꯉꯥꯏꯔꯤꯌꯦ

ꯑꯥ ꯃꯐꯝꯁꯨ ꯌꯥꯝꯅ ꯐꯖꯩ ꯍꯥꯏꯌꯦ ꯑꯗꯨꯅ ꯆꯠꯂꯨꯁꯤ ꯏꯁꯤꯡꯒ ꯂꯩꯔꯒ ꯑꯥ ꯏꯃꯥꯅ ꯀꯅꯥ ꯀꯅꯥ ꯍꯧꯁꯤꯒꯦ ꯑꯥ ꯑꯗꯨꯒꯤꯗꯤ ꯑꯩꯈꯣꯏ ꯑꯩꯈꯣꯏ ꯗꯥꯗꯥꯒꯤ ꯒꯥꯔꯤꯗꯨ ꯇꯧꯔꯒ ꯆꯠꯂꯨꯔꯁꯤ ꯑꯥ ꯄꯩꯁꯥꯗꯤ ꯀꯌꯥ ꯀꯌꯥ ꯈꯥꯏꯅꯁꯦ ꯀꯃꯥꯏ ꯇꯧꯁꯦ ꯍꯥꯏꯅꯣ ꯍꯣꯏ ꯌꯥꯏꯌꯦ ꯑꯥ ꯑꯥ ꯑꯗꯨꯒ ꯆꯥꯛꯇꯤ ꯁꯤꯗꯒꯤ ꯊꯣꯡꯉꯒ ꯄꯨꯁꯦ ꯍꯥꯏꯔ ꯅꯠꯇ꯭ꯔꯥꯒ ꯑꯥꯗ ꯊꯣꯡꯁꯦ ꯍꯥꯏꯔꯤꯔꯥ ꯍꯣꯏ ꯍꯣꯏ ꯑꯗꯨꯗꯤ ꯑꯩ ꯄꯥꯎ ꯐꯥꯎꯅꯔꯒ ꯀꯟꯐꯥꯝ ꯇꯥꯔꯒ ꯍꯥꯏꯔꯛꯑꯒꯦ ꯁꯇꯔꯗꯦꯗꯣ